ꯑꯥ ꯍꯜꯂꯣ ꯆꯥꯛ ꯆꯥꯗ꯭ꯔꯤꯕꯣ ꯑꯩꯈꯣꯏꯁꯨ ꯀꯔꯤ ꯀꯩꯅꯣ ꯆꯥꯕꯤꯔꯦ ꯀꯔꯤ ꯑꯦꯟꯁꯥꯡ ꯆꯥꯕ꯭ꯔꯥ ꯑꯣ ꯑꯗꯣ ꯑꯁꯤꯁꯤꯕꯨ ꯑꯥ ꯀꯩꯅꯣ ꯑꯥ ꯒꯦꯂꯦꯛꯁꯤ ꯍꯣꯇꯦꯜ ꯅꯠꯇ꯭ꯔꯣ ꯁꯤꯁꯤꯕꯣ ꯀꯩꯅꯣ ꯑꯗꯨ ꯃꯄꯥꯟꯗꯒꯤ ꯂꯥꯛꯄꯀꯣ ꯑꯗꯣ ꯅꯣꯏ ꯍꯣꯇꯦꯜꯗꯣ ꯅꯣꯏ ꯍꯣꯇꯦꯜꯗꯣ ꯄꯥꯝꯒꯦ ꯍꯥꯏꯅ ꯅꯪ ꯀꯣꯜ ꯇꯧꯔꯛꯂꯝꯕꯅꯦ ꯑꯗꯣ ꯀꯔꯝꯍꯥꯏꯅ ꯇꯧꯕ꯭ꯔꯣ ꯑꯗꯣ ꯑꯗꯣ ꯍꯣꯇꯦꯜ ꯅꯣꯏ ꯅꯣꯏꯒꯤ ꯔꯨꯝꯗꯨꯕꯨ ꯆꯥꯎꯕ꯭ꯔꯣ ꯄꯤꯛꯄ꯭ꯔꯣ ꯑꯗꯨ ꯀꯔꯝꯍꯥꯏꯅ ꯇꯧꯕ꯭ꯔꯣꯅꯦ ꯅꯣꯏꯒꯤꯗꯨꯕꯣ

ꯑꯣ ꯑꯗꯨ ꯀꯩꯅꯣ ꯔꯨꯝ ꯑꯄꯤꯛꯄꯁꯨ ꯑꯦꯇꯦꯁ ꯇꯧꯕ꯭ꯔꯣ ꯅꯠꯇ꯭ꯔꯒ ꯑꯆꯧꯕ ꯈꯛꯇꯔꯣ ꯑꯣ ꯅꯣꯏ ꯅꯣꯏꯒꯤ ꯔꯨꯝ ꯀꯩꯅꯣ ꯑꯄꯤꯛꯄꯗꯣ ꯀꯩꯅꯣ ꯅꯣꯏꯒꯤ ꯕꯥꯠꯔꯨꯝꯗꯣ ꯁꯤꯡꯒꯜꯔꯣ ꯑꯗꯨꯝ ꯕꯦꯗꯔꯨꯝꯗꯣ ꯁꯤꯡꯒꯜꯔꯣ ꯗꯕꯜꯔꯣ ꯃꯤ ꯑꯅꯤꯒꯨꯝꯕ ꯇꯨꯝꯕꯒꯤꯔꯣ ꯑꯃꯒꯤꯔꯣ

ꯑꯣ ꯑꯗꯨ ꯀꯩꯅꯣ ꯑꯩꯗꯨ ꯂꯩꯅꯤꯡꯕ ꯑꯗꯨ ꯅꯣꯏꯒꯤꯗꯣ ꯅꯨꯃꯤꯠ ꯑꯃꯗ ꯀꯌꯥ ꯀꯌꯥ ꯄꯤꯒꯦ ꯑꯣ ꯅꯣꯏꯒꯤ ꯍꯣꯇꯦꯜꯗꯨꯕꯨ ꯆꯥꯛ ꯑꯦꯟꯁꯥꯡꯒꯨꯝꯕꯁꯨ ꯇꯧꯕꯤꯕꯔꯣꯅꯦ ꯑꯗꯨ ꯑꯣ ꯑꯗꯨ ꯑꯗꯨ ꯀꯩꯅꯣ ꯅꯨꯃꯤꯠ ꯑꯅꯤ ꯑꯍꯨꯝꯒꯨꯝꯕ ꯂꯩꯅꯤꯡꯕ ꯑꯗꯣ ꯑꯩꯗꯣ ꯃꯐꯝ ꯂꯩꯅꯤꯡꯉꯥꯏ ꯂꯩꯇ꯭ꯔꯦꯕ ꯑꯗꯣ ꯃꯤꯒꯤ ꯍꯣꯇꯦꯜꯗꯣ ꯂꯣꯏ ꯕꯨꯛꯁꯨ ꯇꯧꯁꯤꯟꯈ꯭ꯔꯦ ꯑꯣ ꯑꯗꯨ ꯀꯩꯅꯣ ꯅꯪ ꯁꯤ ꯅꯝꯕꯔꯗ ꯂꯣꯀꯦꯁꯟꯗꯨ ꯊꯥꯕꯤꯒꯦꯔꯥ ꯅꯣꯏ ꯍꯣꯇꯦꯜꯒꯤꯗꯣ ꯑꯣ ꯑꯗꯨꯗꯤ ꯀꯩꯅꯣ ꯅꯣꯏ ꯂꯣꯀꯦꯁꯟꯗꯨ ꯊꯥꯕꯤꯔꯣ ꯑꯗꯨ ꯑꯩ ꯍꯣꯔꯦꯟ ꯀꯩꯅꯣ ꯒꯥꯔꯤ ꯀꯦꯕ ꯂꯧꯔꯒ ꯑꯃꯨꯛ ꯅꯣꯏꯉꯣꯟꯗ ꯂꯥꯛꯀꯦ ꯌꯥꯏꯅ ꯑꯗꯨ ꯑꯣ ꯔꯨꯝ ꯑꯃ ꯊꯝꯕꯤꯔꯣꯀꯣ ꯑꯗꯨ ꯑꯦ ꯆꯣ ꯌꯥꯝ ꯅꯨꯡꯉꯥꯏꯔꯦ ꯑꯗꯨꯗꯤ ꯃꯪ ꯐꯔꯣ